ꯑꯩꯅ ꯃꯣꯕꯥꯏꯜ ꯐꯣꯟ ꯑꯁꯤ ꯚꯣꯏꯁ ꯀꯣꯜ ꯑꯃꯗꯤ ꯚꯤꯗꯤꯑꯣ ꯀꯣꯜꯁꯤ ꯌꯥꯝꯅ ꯄꯥꯝꯖꯩ ꯍꯥꯏꯕꯗꯤ ꯀꯔꯤꯒꯤꯅꯣ ꯍꯥꯏꯕ ꯀꯥꯟꯗ ꯑꯩꯒꯤ ꯏꯃꯥꯟꯅꯕ ꯑꯩꯒꯤ ꯐꯦꯃꯤꯂꯤꯒꯤ ꯀꯂꯤꯛꯁꯤꯡ ꯃꯄꯥꯟꯗ ꯂꯩꯈꯤꯕ ꯌꯥꯝ ꯊꯥꯞꯅ ꯑꯩꯈꯣꯏꯒꯤ ꯂꯝꯗꯒꯤ ꯌꯥꯝ ꯊꯥꯞꯅ ꯑꯩꯒꯤ ꯏꯅꯥꯛꯇꯒꯤ ꯌꯥꯝ ꯊꯥꯞꯅ ꯂꯩꯈꯤꯕ ꯃꯇꯝꯗ ꯚꯣꯏꯁ ꯀꯣꯜ ꯑꯁꯤꯅ ꯋꯥꯔꯤ ꯁꯥꯅꯕ ꯃꯇꯝꯗ ꯃꯥꯒꯤ ꯈꯣꯟꯖꯦꯜ ꯇꯥꯕ ꯐꯪꯍꯜꯂꯤ ꯂꯥꯏꯐꯇ ꯑꯩꯒ ꯂꯩꯃꯤꯟꯅꯕꯒꯤ ꯃꯑꯣꯡꯗ ꯋꯥꯔꯤ ꯁꯥꯅꯕ ꯐꯪꯍꯜꯂꯤ ꯑꯗꯨꯛꯀꯤ ꯃꯇꯤꯛ ꯀꯥꯟꯅꯕ ꯄꯤ ꯍꯥꯏ ꯇꯥꯔꯦ ꯚꯣꯏꯁ ꯀꯣꯜꯁꯤꯅ ꯑꯗꯨꯒ ꯚꯤꯗꯤꯑꯣ ꯀꯣꯜ ꯑꯁꯤꯅ ꯑꯩꯈꯣꯏꯅ ꯎꯅꯤꯡꯕ ꯃꯤ ꯈꯨꯗꯤꯃꯛ ꯎꯕ ꯐꯪꯉꯤ ꯃꯔꯝꯗꯤ ꯀꯩꯒꯤꯅꯣ ꯍꯥꯏꯔ ꯀꯥꯟꯗ ꯌꯥꯝ ꯂꯥꯞꯅ ꯑꯇꯣꯞꯄ ꯀꯟꯇ꯭ꯔꯤ ꯀꯟꯇ꯭ꯔꯤ ꯇꯨ ꯀꯟꯇ꯭ꯔꯤꯗ ꯂꯩ ꯇꯥꯔꯒꯁꯨ ꯚꯤꯗꯤꯑꯣ ꯀꯣꯜ ꯑꯁꯤꯅ ꯃꯥꯒꯤ ꯃꯁꯛ ꯑꯗꯨ ꯎꯕ ꯐꯪꯉꯤ ꯑꯩꯒꯤ ꯁꯛꯁꯨ ꯎꯕ ꯐꯪꯉꯤ ꯑꯗꯨꯅ ꯚꯤꯗꯤꯑꯣ ꯀꯣꯜ ꯑꯁꯤ ꯑꯩꯒꯤ ꯏꯃꯥꯟꯅꯕ ꯑꯃ ꯃꯄꯥꯟꯗ ꯂꯩ ꯇꯥꯔꯒꯁꯨ ꯃꯥꯅ ꯀꯔꯤꯒꯨꯝꯕ ꯃꯥꯅ ꯂꯩꯔꯤꯕ ꯖꯒꯥꯗꯨꯗ ꯐꯖꯕ ꯃꯐꯝ ꯑꯃ ꯎꯠꯍꯟꯅꯤꯡꯕ ꯂꯩ ꯇꯥꯔꯒꯁꯨ ꯚꯤꯗꯤꯑꯣ ꯀꯣꯜꯒꯤ ꯈꯨꯠꯊꯥꯡꯗꯒꯤ ꯎꯠꯂꯛꯄ ꯌꯥꯏ ꯑꯩꯅ ꯑꯇꯣꯞꯄ ꯀꯟꯇ꯭ꯔꯤꯗ ꯂꯩ ꯇꯥꯔꯒꯁꯨ ꯃꯥꯅ ꯂꯩꯔꯤꯕ ꯖꯒꯥꯗꯨꯗ ꯂꯩꯕꯒ ꯆꯞ ꯃꯥꯅꯅ ꯎꯕ ꯐꯪꯉꯤ ꯑꯗꯨꯒ ꯃꯥꯅ ꯑꯩꯒꯤ ꯑꯩꯒꯤ ꯖꯒꯥꯁꯤꯗ ꯎꯅꯤꯡꯕ ꯖꯒꯥ ꯂꯩ ꯇꯥꯔꯒꯁꯨ ꯚꯤꯗꯤꯑꯣ ꯀꯣꯜꯒꯤ ꯈꯨꯠꯊꯥꯡꯗ ꯎꯕ ꯐꯪꯉꯤ ꯑꯗꯨꯅ ꯚꯤꯗꯤꯑꯣ ꯀꯣꯜ ꯑꯁꯤꯅ ꯑꯃꯒ ꯑꯃꯒ ꯑꯗꯨꯛꯀꯤ ꯃꯇꯤꯛ ꯅꯛꯁꯤꯟꯅꯍꯜꯂꯤ ꯐꯅ ꯂꯥꯞꯅ ꯇꯥꯔꯒꯁꯨ ꯚꯤꯗꯤꯑꯣ ꯀꯣꯜꯁꯤꯒꯤ ꯃꯇꯦꯡꯅ ꯅꯛꯁꯤꯟꯅꯍꯟꯕ ꯉꯝꯃꯤ ꯚꯤꯗꯤꯑꯣ ꯀꯣꯜ ꯂꯩꯔꯝꯗ꯭ꯔꯒꯗꯤ ꯑꯋꯥꯕꯒꯤ ꯑꯋꯥꯕꯁꯨ ꯃꯌꯥꯝ ꯂꯩꯔꯝꯒꯅꯤ ꯃꯔꯝꯗꯤ ꯃꯃꯥꯅ ꯃꯆꯥ ꯎꯅꯤꯡꯕ ꯑꯗꯒꯤ ꯂꯝ ꯂꯥꯞꯅ ꯂꯩꯅꯈꯤꯕ ꯃꯇꯝꯗ ꯎꯅꯤꯡꯕ ꯐꯥꯎꯔꯛꯀꯅꯤ ꯀꯔꯤꯒꯨꯝꯕ ꯌꯨꯝ ꯑꯃꯇꯗ ꯂꯩꯃꯤꯟꯅꯔꯝꯃꯒ ꯂꯥꯞꯅ ꯂꯩꯅꯈꯤꯕ ꯃꯇꯝꯗ ꯎꯅꯅꯤꯡꯉꯛꯀꯅꯤ ꯐꯥꯎꯔꯛꯀꯅꯤ ꯑꯗꯨꯅ ꯚꯤꯗꯤꯑꯣ ꯀꯣꯜ ꯑꯁꯤꯅ ꯎꯅꯍꯜꯂꯤ ꯐꯥꯎꯍꯜꯂꯤ ꯎꯅꯍꯜꯂꯤ ꯑꯗꯨꯒ ꯅꯛꯅꯕꯗꯧꯅ ꯈꯜꯍꯜꯂꯤ ꯍꯥꯏ ꯇꯥꯔꯦ ꯚꯤꯗꯤꯑꯣ ꯀꯣꯜ ꯅꯠꯇꯕꯤꯗ ꯚꯣꯏꯁ ꯀꯣꯜ ꯑꯁꯤꯅ ꯑꯩꯈꯣꯏꯒꯤ ꯈꯣꯟꯖꯦꯜꯒꯤ ꯑꯣꯏꯕ ꯈꯣꯟꯖꯦꯜ ꯍꯥꯏꯕꯗꯤ ꯌꯥꯝꯅ ꯂꯥꯞꯅ ꯂꯩꯅ ꯇꯥꯔꯒꯁꯨ ꯀꯔꯤ ꯇꯧꯔꯤꯕꯅꯣ ꯅꯨꯡꯉꯥꯏꯔꯤꯕ꯭ꯔꯥ ꯈꯣꯠꯂꯤꯕ꯭ꯔꯥ ꯍꯪꯉꯁꯨ ꯌꯥꯏ ꯑꯗꯨ ꯑꯗꯨꯝꯕꯒꯤ ꯍꯪꯕꯒꯤ ꯈꯨꯗꯣꯡ ꯆꯥꯕ ꯑꯐꯕ ꯑꯃꯁꯨ ꯄꯤꯔꯦ ꯑꯗꯒꯤ ꯏꯃꯥꯔꯖꯦꯟꯁꯤ ꯑꯊꯨ ꯑꯀꯥꯏ ꯑꯅꯥ ꯑꯌꯦꯛ ꯌꯥꯎꯔꯁꯨ ꯑꯁꯤ ꯑꯅꯥ ꯌꯥꯎꯔꯛ ꯇꯥꯔꯁꯨ ꯚꯣꯏꯁ ꯀꯣꯜ ꯑꯁꯤꯅ ꯑꯊꯨ ꯑꯀꯥꯏ ꯌꯥꯝꯅ ꯅꯪꯅꯍꯜꯂꯤ ꯑꯗꯨꯒ ꯍꯣꯁꯄꯤꯇꯥꯜꯗ ꯀꯩꯗ ꯅꯥꯕꯒꯤ ꯈꯣꯠꯄꯒꯤ ꯑꯗꯒꯤ ꯇꯤꯀꯦꯠ ꯀꯛꯄꯒꯤ ꯂꯩ ꯇꯥꯔꯒꯁꯨ ꯐꯣꯟ ꯇꯧꯔꯒ ꯚꯣꯏꯁ ꯀꯣꯜ ꯑꯁꯤꯅ ꯌꯥꯝ ꯊꯨꯕ ꯃꯇꯝꯗ ꯃꯤꯒꯤ ꯂꯥꯏꯐ ꯀꯟꯕ ꯌꯥꯕꯒꯤ ꯈꯨꯗꯣꯡ ꯆꯥꯕ ꯍꯥꯏ ꯇꯥꯔꯦꯅꯦ ꯑꯊꯨꯕ ꯊꯕꯛ ꯈꯨꯗꯤꯡꯃꯛ ꯚꯣꯏꯁ ꯀꯣꯜꯁꯤꯅ ꯄꯤ ꯚꯣꯏꯁ ꯀꯣꯜ ꯑꯃꯗꯤ ꯚꯤꯗꯤꯑꯣ ꯀꯣꯜꯅ ꯃꯤꯒꯤ ꯊꯝꯃꯣꯏ ꯅꯨꯡꯉꯥꯏꯍꯟꯕꯒꯤ ꯊꯕꯛ ꯂꯣꯏꯅꯃꯛ ꯇꯧꯋꯦ ꯍꯥꯏ ꯇꯥꯔꯦ ꯐꯣꯟ ꯑꯁꯤ ꯑꯩꯅ ꯅꯣꯡꯃꯗ ꯃꯤꯑꯣꯏꯕ ꯍꯧꯖꯤꯛ ꯃꯤꯑꯣꯏꯕꯅ ꯍꯧꯖꯤꯛ ꯃꯇꯝꯗ ꯐꯣꯟ ꯑꯁꯤ ꯄꯥꯏꯗꯕꯤꯗ ꯂꯩꯕ ꯉꯝꯅꯗ꯭ꯔꯦ ꯑꯗꯨꯅ ꯇ꯭ꯋꯦꯟꯇꯤ ꯐꯣꯔ ꯑꯋꯥꯔꯁꯇ ꯐꯣꯟꯁꯦ ꯇ꯭ꯋꯦꯟꯇꯤ ꯐꯣꯔ ꯑꯗꯨꯃꯛ ꯐꯣꯟ ꯄꯥꯏ ꯍꯥꯏꯅ ꯈꯟꯖꯩ ꯑꯩꯒꯤ ꯋꯥꯈꯜꯗ